ꯍꯜꯂꯣ ꯑꯣ ꯑꯁꯤꯁꯦ ꯃꯥꯏ ꯕꯦꯀꯔꯤꯒꯤ ꯀꯩꯅꯣꯗꯨ ꯅꯠꯇ꯭ꯔꯣ ꯑꯣ ꯑꯗꯨ ꯑꯩ ꯀꯦꯛ ꯑꯃ ꯑꯣꯔꯗꯔ ꯇꯧꯅꯤꯡꯕ ꯑꯗꯨ ꯅꯣꯏ ꯀꯔꯝ ꯀꯔꯝꯕ ꯐ꯭ꯂꯦꯕꯔꯗ ꯀꯦꯛ ꯁꯦꯝꯒꯦ ꯑꯣ ꯑꯗꯨ ꯕꯠꯇꯔ ꯏꯁꯀꯣꯠꯁꯇꯣ ꯑꯩ ꯄꯥꯝꯃꯦ ꯕꯠꯇꯔ ꯏꯁꯀꯣꯠꯁꯀꯤ ꯐ꯭ꯂꯦꯕꯔꯗ ꯍꯥꯏꯁꯤꯡ ꯍꯥꯏꯁꯤꯡꯒꯤꯗ ꯌꯥꯒꯗ꯭ꯔꯥ ꯑꯥꯏꯁꯤꯡ ꯎꯝ ꯑꯗꯣ ꯀꯦ ꯖꯤꯁꯦ ꯇꯨ ꯂꯥꯌꯔ ꯄꯥꯝꯃꯦ ꯀꯦ ꯖꯤ ꯑꯍꯨꯝꯗ

ꯍꯌꯦꯡꯒꯤ ꯍꯌꯦꯡ ꯍꯌꯦꯡ ꯅꯨꯡꯊꯤꯜꯒꯤ ꯄꯨꯡꯁꯦ ꯕꯥꯔꯣ ꯃꯈꯥꯏ ꯑꯣ ꯑꯣ ꯍꯣꯏ ꯍꯣꯏ ꯌꯥꯝ ꯉꯟꯅ ꯄꯨꯡ ꯍꯣꯏ ꯍꯣꯏ ꯌꯥꯅꯕ ꯑꯗꯨꯝ ꯁꯤꯜꯂꯒꯦ ꯑꯗꯣ ꯗꯤꯖꯥꯏꯟꯗꯤ ꯀꯁꯇꯃꯥꯏꯁ ꯇꯧꯕ ꯌꯥꯕ꯭ꯔꯥ ꯅꯠꯇ꯭ꯔꯒ ꯐꯤꯛꯁꯔꯣ ꯑꯣ ꯑꯗꯨ ꯀꯦ ꯖꯤꯗ ꯀꯌꯥꯅꯣ ꯑꯩꯠ ꯐꯤꯞꯇꯤ ꯑꯪ ꯑꯣꯀꯦ ꯑꯗꯨꯒꯤ ꯀꯦ ꯖꯤ ꯑꯍꯨꯝ ꯑꯥꯏꯁꯤꯡ ꯑꯥꯏꯁꯤꯡꯒ ꯑꯗꯨꯒ ꯑꯣ ꯑꯣ ꯑꯗꯨꯒ ꯗꯤꯖꯥꯏꯟ ꯑꯥ ꯑꯣ ꯑꯣ ꯑꯣ ꯑꯩꯠ ꯐꯤꯐꯇꯤ ꯑꯗꯨ ꯗꯤꯖꯥꯏꯟꯁꯨ ꯍꯥꯞꯅꯤꯡꯕ ꯈꯔ ꯑꯪ ꯑꯪ ꯑꯗꯣ ꯑꯩ ꯗꯤꯖꯥꯏꯟꯗꯣ ꯊꯥꯔꯛꯀꯦ ꯁꯤ ꯀꯔꯝꯕ ꯅꯝꯕꯔꯗ ꯊꯥꯔꯛꯁꯤꯒꯦ ꯑꯣ ꯑꯣ ꯑꯣ ꯍꯣꯏ ꯍꯣꯏ ꯑꯗꯨꯗꯤ ꯍꯌꯦꯡꯒꯤ ꯄꯨꯡ ꯑꯃꯗ ꯃꯤꯡꯅ ꯑꯗꯣ ꯀꯦꯛꯇ ꯊꯥꯒꯗꯕꯅ ꯗꯦꯕꯤꯠ ꯑꯪ ꯑꯪ ꯕꯥꯔꯊ ꯗꯦꯒꯤ ꯍꯣꯏ ꯍꯦꯞꯄꯤ ꯕꯥꯔꯠ ꯗꯦꯒꯤ ꯒꯤꯐ ꯍꯦꯞꯄꯤ ꯕꯥꯔꯠ ꯗꯦꯒꯤꯗꯤ ꯑꯃ ꯊꯦꯠꯅꯕ ꯂꯩꯕꯗꯣ ꯑꯩ ꯑꯗꯨ ꯑꯗꯨꯑꯣꯏꯅ ꯑꯪ ꯑꯪ ꯏꯁꯇꯤꯛꯀꯤꯗꯣ ꯑꯗꯨꯑꯣꯏꯅ ꯊꯦꯠꯂꯒꯦ ꯑꯗꯨꯒ ꯃꯤꯡꯗꯨꯅ ꯈꯤꯇꯪ ꯆꯥꯎꯅ ꯃꯊꯛꯇꯨꯗ ꯑꯪ ꯗꯦꯕꯤꯠ ꯍꯣꯏ ꯑꯪ ꯑꯣꯀꯦ ꯊꯦꯡ ꯌꯨ